ꯚꯥꯔꯠꯀꯤ ꯄꯨꯋꯥꯔꯤ ꯑꯁꯤ ꯌꯥꯝ ꯅꯨꯡꯁꯤꯕ ꯊꯧꯗꯣꯛ ꯑꯃꯅꯤ ꯑꯩꯍꯥꯛꯅ ꯊꯥꯏꯅ ꯕ꯭ꯔꯤꯇꯤꯁ ꯈꯣꯏꯗ ꯕ꯭ꯔꯤꯇꯤꯁꯀꯤ ꯔꯨꯜꯗ ꯃꯅꯨꯡꯗ ꯍꯤꯡꯕ ꯃꯇꯝꯗ ꯑꯩꯈꯣꯏ ꯚꯥꯔꯠ ꯚꯥꯔꯠꯀꯤ ꯃꯤꯅ ꯕ꯭ꯔꯤꯇꯤꯁ ꯈꯣꯏꯕꯨ ꯃꯥꯏ ꯄꯥꯛꯂꯒ ꯕ꯭ꯔꯤꯇꯤꯁ ꯈꯣꯏꯗꯒꯤ ꯉꯝꯂꯒ ꯍꯛꯅ ꯍꯧꯖꯤꯛꯇꯤ ꯗꯤꯃꯣꯀ꯭ꯔꯦꯇꯤꯛ ꯀꯟꯇ꯭ꯔꯤ ꯍꯥꯏꯅ ꯍꯟꯗꯣꯛꯈ꯭ꯔꯦ ꯑꯗꯨꯒꯤ ꯑꯩꯍꯥꯛꯁꯦ ꯑꯐꯕꯔꯣꯝꯗ ꯍꯟꯗꯣꯛꯈ꯭ꯔꯦ ꯍꯥꯏꯅ ꯑꯩ ꯌꯥꯝ ꯅꯤꯡꯁꯤꯡꯂꯒ ꯌꯥꯝ ꯅꯨꯡꯁꯤ ꯌꯥꯝꯅ ꯍꯔꯥꯎꯕꯁꯨ ꯑꯣꯏ ꯑꯩꯅ ꯈ꯭ꯋꯥꯏꯗꯒꯤ ꯑꯩꯅ ꯚꯥꯔꯠꯀꯤ ꯄꯨꯋꯥꯔꯤꯗꯒꯤ ꯈ꯭ꯋꯥꯏꯗꯒꯤ ꯄꯥꯝꯖꯕ ꯊꯧꯗꯣꯛꯁꯦ ꯑꯩꯍꯥꯛꯅ ꯌꯨꯅꯤꯇꯤ ꯑꯃ ꯂꯩꯔꯒ ꯑꯩꯍꯥꯛꯅ ꯕ꯭ꯔꯤꯇꯤꯁ ꯈꯣꯏꯕꯨ ꯉꯝꯕ ꯑꯗꯨꯅ ꯑꯩꯅ ꯈ꯭ꯋꯥꯏꯗꯒꯤ ꯄꯥꯝꯕꯅꯤ ꯑꯩꯍꯥꯛ ꯕ꯭ꯔꯤꯇꯤꯁ ꯈꯣꯏꯅ ꯑꯩꯍꯥꯛꯄꯨꯁꯨ ꯑꯐꯕ ꯌꯥꯝ ꯄꯨꯔꯛꯂꯤꯕꯁꯨ ꯂꯩꯌꯦ ꯑꯩꯍꯥꯛꯇꯤ ꯍꯧꯖꯤꯛ